ꯇꯥꯏꯌꯦ ꯇꯥꯏꯌꯦ ꯃꯥꯅꯦ ꯃꯥꯅꯦ ꯍꯣꯏ ꯑꯣ ꯂꯩꯌꯦ ꯂꯩꯌꯦ ꯂꯣꯏꯅ ꯐꯪꯅꯤꯌꯦ ꯑꯣ ꯁꯅꯥꯕꯨꯟꯗꯨꯅꯦ ꯃꯥꯏ ꯁꯥꯏꯖ ꯂꯩꯑꯕꯀꯣ ꯑꯣ ꯃꯌꯥꯝꯒꯤ ꯆꯠꯅ ꯌꯥꯕ ꯃꯌꯥꯏ ꯑꯣꯏꯔꯞ ꯑꯗꯩ ꯈꯔ ꯆꯥꯎꯈꯠꯄ ꯁꯥꯏꯖꯒꯤ ꯃꯃꯟꯁꯨ ꯑꯝꯇ ꯃꯥꯅꯗꯦꯕ ꯂꯤꯁꯤꯡ ꯍꯣꯏ ꯃꯌꯥꯏꯁꯦ ꯑꯩꯈꯣꯏꯒꯤ ꯂꯤꯁꯤꯡ ꯑꯅꯤ ꯈꯔ ꯍꯦꯜꯂꯦ ꯂꯤꯁꯤꯡ ꯑꯅꯤꯒ ꯆꯍꯨꯝ ꯆꯥꯝꯔꯤ ꯁꯨꯃꯥꯏꯅ ꯂꯩꯌꯦ ꯀꯣꯔꯐꯨ ꯃꯌꯥꯏꯗꯨꯁꯨ ꯑꯩꯈꯣꯏꯒꯤ ꯂꯤꯁꯤꯡ ꯑꯃꯒ ꯆꯝꯉꯥ ꯆꯥꯇ꯭ꯔꯨꯛ ꯑꯗꯨꯃꯥꯏꯅ ꯎꯝ ꯍꯣꯏ ꯇꯦꯛꯇꯨꯁꯨ ꯂꯤꯁꯤꯡ ꯑꯍꯨꯝ ꯍꯦꯜꯂꯦ ꯍꯣꯏ ꯑꯧ ꯑꯣ ꯑꯗꯨꯁꯨ ꯂꯤꯁꯤꯡ ꯑꯅꯤꯒꯤ ꯃꯊꯛꯇꯅꯤ ꯍꯧꯖꯤꯛ ꯁꯦꯟꯖꯦꯡ ꯌꯥꯝ ꯇꯥꯡꯒ꯭ꯔꯦ ꯏꯕꯦꯝꯃ ꯑꯗꯨꯅꯅꯤ ꯑꯥ ꯑꯣ ꯑꯥ ꯑꯥ ꯍꯣꯏ ꯍꯣꯏ ꯍꯣꯏ ꯑꯣ ꯂꯣꯏꯅ ꯐꯪꯉꯅꯤ ꯑꯧ ꯑ ꯑꯣ ꯑꯣ ꯑꯥ ꯄꯨꯈꯝ ꯍꯥꯏꯁꯦ ꯁꯤꯒꯤ ꯆꯥꯛꯆꯥ ꯄꯨꯈꯝ ꯍꯥꯏꯕꯗꯤ ꯎꯁꯣꯞ ꯃꯦꯂꯥꯗ ꯆꯥꯕꯒꯤ ꯑꯄꯥꯛꯄꯗꯨꯔꯥ ꯅꯠꯇ꯭ꯔꯒ ꯑꯩꯈꯣꯏꯒꯤ ꯃꯄꯥꯟ ꯌꯥꯎꯕꯤ ꯁꯨꯝ ꯑꯌꯨꯛ ꯅꯨꯡꯗꯥꯡ ꯆꯥꯅꯕꯒꯤꯗꯨꯔꯥ ꯀꯔꯝꯕ ꯄꯨꯈꯝ ꯑꯣꯏꯕꯤꯔꯕꯅꯣ ꯑꯣ ꯑꯗꯨꯗꯤ ꯆꯥꯝꯃꯒ ꯃꯊꯛꯇ ꯂꯣꯏ ꯂꯩꯔꯦ ꯍꯧꯖꯤꯛꯇꯤ ꯑꯧ ꯑꯣ ꯄꯨꯈꯝꯗꯨꯅ ꯄꯨꯈꯝꯗꯨꯁꯨ ꯆꯥꯝꯃ꯭ꯔꯤ ꯆꯧꯉ꯭ꯋꯥꯗꯒꯤ ꯇꯥꯗ꯭ꯔꯦ ꯍꯧꯖꯤꯛꯇꯤ ꯑꯁ ꯇꯥꯡꯉꯦꯗ ꯏꯕꯦꯝꯃ ꯂꯣꯏꯅ ꯄꯣꯠꯁꯦ ꯌꯥꯝ ꯑ ꯑꯗꯨ ꯑ ꯆꯥꯝꯃ ꯍꯦꯜꯂꯦ ꯑꯗꯨꯁꯨ ꯍꯣꯍꯣ ꯑꯧ ꯁꯅꯥꯕꯨꯟꯗꯨ ꯑꯈꯣꯏꯒꯤ ꯂꯥꯏꯒꯤ ꯁꯅꯥꯕꯨꯟ ꯃꯆꯥꯗꯣ ꯂꯤꯁꯤꯡ ꯑꯃ ꯆꯥꯝꯔꯤ ꯆꯧꯉ꯭ꯋꯥ ꯄꯤꯔꯦ ꯑꯗꯒꯤꯗꯤ ꯑꯗꯒꯤꯗꯤ ꯙꯨꯛ ꯂꯤꯁꯤꯡ ꯃꯉꯥꯃꯨꯛꯀꯤ ꯃꯌꯥꯗꯤ ꯇꯥꯔꯅꯤ ꯁꯦꯠꯇꯨꯗ ꯇꯥꯡꯉꯕꯅꯤ ꯑ ꯂꯩꯅꯤ ꯂꯩꯅꯤ ꯂꯩꯅꯤ ꯇꯥꯡꯉꯦ ꯇꯥꯡꯉꯦ ꯍꯣꯏ ꯂꯤꯁꯤꯡ ꯑꯃ ꯍꯦꯟꯕ ꯉꯥꯛꯇꯅꯦ ꯂꯤꯁꯤꯡ ꯑꯃꯒ ꯃꯥꯁꯦ ꯀꯣꯔꯐꯨꯒ ꯃꯃꯟ ꯍꯥꯏꯐꯦꯠ ꯑꯗꯨꯝ ꯃꯥꯟꯅꯩꯌꯦ ꯂꯤꯁꯤꯡ ꯑꯃꯒ ꯆꯥꯝꯔꯤ ꯆꯝꯉꯥ ꯁꯨꯃꯥꯏꯅ ꯑꯣ ꯁꯦꯟꯖꯦꯡꯒꯤꯗꯨꯗꯤ ꯑꯣ ꯑꯩꯅ ꯍꯥꯏꯖꯔꯤꯁꯤꯅ ꯀꯩꯅꯣꯒꯤꯅꯤ ꯑꯍꯩꯕꯒꯤꯅꯤ ꯁꯦꯟꯖꯦꯡꯒꯤꯗꯨꯁꯨ ꯌꯥꯎꯋꯤ ꯌꯥꯎꯕꯗꯨ ꯃꯥꯅ ꯑꯃꯨꯛ ꯍꯦꯜꯂꯦ ꯃꯃꯟꯗꯣ ꯍꯣꯏ ꯍꯣꯏ ꯂꯥꯛꯄꯤꯌꯨ ꯂꯥꯛꯄꯤꯌꯨ ꯂꯣꯏ ꯐꯪꯅꯤ ꯂꯣꯏ ꯐꯪꯅꯤ ꯍꯣꯍꯣꯏ